ꯍꯜꯂꯣ ꯁꯣꯝꯗ ꯀꯔꯤꯒꯨꯝꯕ ꯑꯃꯇ ꯍꯪꯖꯅꯤꯡꯕ ꯅꯣꯏ ꯑꯗꯨꯗꯒꯤ ꯅꯍꯥꯟꯋꯥꯏ ꯑꯩꯈꯣꯏ ꯑꯉꯥꯡꯒꯤ ꯁꯥꯏꯀꯜ ꯑꯃ ꯂꯩꯕꯅꯦꯕ ꯑꯗꯣ ꯁꯥꯏꯀꯜꯗꯨꯕꯨ ꯌꯥꯝꯅ ꯐꯖꯕ ꯃꯑꯣꯡꯗꯅ ꯑꯩꯈꯣꯏꯅ ꯌꯥꯝꯅ ꯐꯖꯅꯤ ꯁꯤꯖꯤꯟꯅꯕꯗ ꯅꯨꯡꯉꯥꯏꯒꯅꯤ ꯌꯥꯝꯅ ꯐꯩꯌꯦꯅ ꯈꯜꯂꯒ ꯂꯧꯔꯛꯄꯅꯤ ꯑꯗꯨ ꯅꯨꯃꯤꯠ ꯅꯤꯅꯤ ꯍꯨꯝꯅꯤꯐꯥꯎ ꯁꯨꯗ꯭ꯔꯤ ꯍꯥꯏꯖꯕ ꯇꯥꯔꯦ ꯑꯗꯨ ꯁꯥꯏꯀꯜꯗꯨ ꯌꯥꯔꯛꯈꯤꯗ꯭ꯔꯦ ꯑꯗꯨ ꯅꯣꯏꯒꯤ ꯁꯥꯏꯀꯟ ꯌꯣꯜꯂꯤꯁꯤꯕꯨ ꯄꯣꯠꯁꯦ ꯐꯕ꯭ꯔꯥ ꯐꯠꯇꯕ꯭ꯔꯥ ꯀꯃꯥꯏꯅ ꯇꯧꯔꯤꯒꯦ ꯑꯩꯈꯣꯏꯅꯗꯤ ꯌꯥꯝꯅ ꯐꯩꯌꯦꯅ ꯈꯜꯂꯒ ꯅꯣꯏꯒꯤ ꯗꯨꯀꯥꯟꯁꯤꯗꯒꯤ ꯂꯩꯖꯕꯅꯦꯕ ꯑꯗꯨ ꯁꯨꯃꯥꯏꯅ ꯀꯝꯄ꯭ꯂꯦꯟ ꯑꯇꯩꯒꯤꯁꯨ ꯂꯥꯛꯄ꯭ꯔꯥꯅ ꯍꯪꯖꯅꯤꯡꯏꯕ ꯎꯝ ꯌꯥꯝ ꯁꯥꯏꯀꯜꯁꯤ ꯀꯔꯤꯝ ꯇꯧꯔꯝꯗꯕꯅꯤ ꯑꯉꯥꯡꯅ ꯉꯔꯥꯡ ꯊꯧꯕꯗꯗꯤ ꯀꯔꯤꯝ ꯇꯧꯗꯦ ꯑꯗꯨ ꯉꯁꯤ ꯃꯥꯅ ꯊꯧꯕꯀꯥꯟꯗ ꯁꯥꯏꯀꯜꯁꯤ ꯈꯨꯆꯨꯗꯨ ꯍꯦꯛꯇ ꯅꯥꯝꯃ ꯂꯩꯊꯣꯛꯑꯒ ꯂꯩꯈꯤ ꯍꯥꯏꯕ ꯑꯗꯨꯗꯒꯤ ꯁꯥꯕꯜ ꯁꯥꯏꯀꯜ ꯁꯥꯕꯜꯗꯨꯁꯨ ꯌꯥꯝꯅ ꯆꯦꯠꯄ꯭ꯔꯥꯅ ꯈꯟꯕꯅꯤ ꯑꯗꯨꯁꯨ ꯃꯁꯥꯅ ꯇꯥꯔꯛꯑꯦ ꯅꯠ ꯂꯥꯡ ꯑꯗꯨꯝ ꯃꯁꯥꯅ ꯇꯥꯔꯛꯑꯦ ꯇꯨꯔꯨꯕ ꯈꯥꯥꯏꯔꯨꯕꯁꯨ ꯂꯩꯇꯦ ꯑꯗꯣ ꯑꯩꯅ ꯀꯨꯏꯗ꯭ꯔꯤꯕ ꯁꯥꯏꯀꯜ ꯂꯩꯔꯤꯁꯤꯕꯨ ꯁꯨꯃꯥꯏꯅ ꯇꯧꯔꯛꯏꯁꯤꯕꯨ ꯀꯩꯅꯣꯅꯦꯅ ꯑꯩꯉꯣꯟꯗ ꯑꯉꯥꯡꯅ ꯁꯨꯝ ꯅꯨꯡꯉꯥꯏꯇꯕ ꯑꯣꯏꯕꯗꯨꯗ ꯅꯨꯡꯉꯥꯏꯖꯗꯗꯅ ꯃꯥꯃꯥ ꯑꯃ ꯑꯣꯏꯅ ꯑꯩꯁꯨ ꯑꯗꯨꯗ ꯀꯃꯥꯏꯅ ꯇꯧꯔꯤꯒꯦ ꯂꯩꯕꯁꯨ ꯀꯨꯏꯗ꯭ꯔꯤꯁꯤꯕꯨ ꯌꯥꯔꯛꯇ꯭ꯔꯤꯁꯤꯕꯨ ꯍꯥꯏꯅ ꯍꯪꯉꯛꯄ ꯑꯪ ꯁꯣꯝꯒꯤꯗꯨꯗ ꯁꯥꯏꯀꯟ ꯁꯦꯝꯕꯒꯤ ꯈꯨꯗꯣꯡ ꯆꯥꯕ ꯂꯩ ꯂꯩꯕ꯭ꯔꯥꯕ ꯑꯪ ꯑꯗꯨꯝꯕꯒꯤ ꯈꯨꯗꯣꯡ ꯆꯥꯕꯗꯣ ꯂꯩꯌꯦꯕ ꯑꯗꯨ ꯑꯣꯏꯔꯒꯗꯤ ꯑꯩꯈꯣꯏ ꯁꯥꯏꯀꯜꯁꯤ ꯄꯨꯖꯔꯒ ꯂꯥꯛꯆꯔꯒꯦ ꯍꯌꯦꯡꯃꯛ ꯑꯗꯨꯗ ꯁꯦꯝꯕꯤꯕ ꯑꯗꯨꯝ ꯁꯦꯝꯕꯗ ꯊꯣꯛꯀꯗꯕ ꯑꯣꯏꯔꯒꯅ ꯁꯦꯝꯕꯤꯔꯒ ꯁꯦꯝꯃꯣ ꯍꯥꯏꯕ ꯑꯗꯨ ꯌꯥꯗ꯭ꯔꯒꯗꯤ ꯃꯍꯨꯠ ꯑꯃ ꯂꯩꯖꯕ ꯇꯥꯔꯦ ꯎꯝ ꯐꯔꯦ ꯑꯗꯨꯗꯤ ꯍꯌꯦꯡ ꯂꯥꯛꯑꯒꯦꯀꯣ ꯊꯝꯃꯦ ꯊꯝꯃꯦ